ꯑꯥ ꯍꯜꯂꯣ

ꯉꯁꯤꯗꯨ ꯉꯁꯤꯗꯨ ꯅꯣꯏ ꯀꯩꯅꯣꯗ ꯑꯩꯈꯣꯏ ꯚꯤꯖꯤꯇꯔ ꯂꯥꯛꯑꯦ ꯑꯗꯨ ꯅꯣꯏꯒꯤ ꯀꯩꯅꯣꯗ ꯔꯦꯟ ꯈꯥꯂꯤꯒꯨꯝꯕ ꯂꯩꯒꯦꯔꯥꯀꯣ ꯎꯝ ꯌꯥꯏ ꯔꯦꯟꯗꯨ ꯀꯔꯝꯍꯥꯏ ꯀꯔꯝ ꯍꯥꯏꯅ ꯂꯩꯕ꯭ꯔꯥ ꯑꯗꯨ ꯑꯗꯨꯝ ꯀꯩꯅꯣ ꯇꯧꯔꯗꯤ ꯑꯗꯨꯝ ꯌꯥꯏꯌꯦ ꯑꯩꯈꯣꯏꯗꯤ ꯑꯇꯣꯞꯄ ꯑꯇꯣꯞꯄꯗꯨ ꯐꯪꯗ꯭ꯔꯦꯕ ꯑꯩꯈꯣꯏꯗꯤ ꯀꯣ

ꯑꯩꯈꯣꯏꯗꯤ ꯎꯞꯁ꯭ꯇꯦꯌꯥꯔꯅ ꯄꯥꯝꯃꯦ ꯔꯨꯝ ꯍꯣꯏ ꯍꯣꯏ ꯍꯣꯏ ꯍꯣꯏ ꯑꯗꯨꯗꯤ ꯑꯩꯈꯣꯏꯗꯤ ꯔꯨꯝ ꯑꯅꯤ ꯄꯥꯝꯕ ꯀꯣ

ꯍꯣꯏ ꯍꯣꯏ

ꯍꯣꯏ ꯍꯣꯏ ꯎꯝ ꯍꯣꯏ ꯍꯣꯏ ꯍꯣꯏ ꯍꯣꯏ ꯑꯗꯨꯃꯥꯏꯅ ꯀꯩꯅꯣ ꯇꯧꯕ ꯇꯥꯔꯦ ꯑꯗꯨꯒ ꯑꯩꯈꯣꯏꯗꯤ ꯏꯃꯥꯔꯖꯦꯟꯁꯤ ꯂꯥꯛꯄ ꯑꯗꯨ

ꯑꯦ ꯑꯦ ꯎꯝ ꯎꯝ ꯑꯗꯨꯗꯤ

ꯍꯣꯏ ꯍꯣꯏ ꯍꯣꯏ ꯑꯩꯈꯣꯏꯗꯤ ꯑꯩꯈꯣꯏꯗꯤ ꯐꯦꯃꯤꯂꯤ ꯑꯣꯏꯅ ꯑꯗꯨꯝ ꯂꯥꯛꯅꯤ ꯂꯥꯛꯀꯦ ꯍꯥꯏꯔꯒ ꯂꯩꯕ ꯀꯣ ꯍꯣꯏ ꯑꯗꯨ ꯍꯣꯏ ꯑꯗꯨꯗꯤ ꯅꯣꯏꯒꯤꯗꯨ ꯅꯣꯏꯒꯤ ꯅꯣꯏꯒꯤꯗꯤ ꯐꯦꯁꯤꯂꯤꯇꯤꯗꯤ ꯑꯗꯨꯝ ꯐꯩꯌꯦꯅꯦ ꯐꯦꯁꯤꯂꯤꯇꯤꯗꯤ ꯑꯗꯨꯝ ꯁꯨꯅ ꯂꯩꯌꯦ ꯅꯣꯏꯒꯤꯗꯤ ꯍꯣꯏ ꯍꯣꯏ ꯌꯥꯏꯌꯦ ꯌꯥꯏꯌꯦ ꯎꯝ ꯎꯝ

ꯍꯣꯏ ꯍꯣꯏ ꯇꯣꯞꯐ꯭ꯂꯣꯔꯅꯀꯣ ꯑꯩꯈꯣꯏꯗꯤ ꯇꯣꯞꯐ꯭ꯂꯣꯔꯅ ꯈꯔ ꯄꯥꯝꯕ ꯑꯁꯣꯝꯒꯤ ꯁꯥꯏꯠꯇꯁꯨ ꯎꯗꯕ ꯀꯨꯏꯈ꯭ꯔꯕꯅꯤꯅ ꯑꯗꯨꯝ ꯄꯣꯔꯛꯀꯦ ꯍꯥꯏꯔꯒ ꯀꯩꯅꯣ ꯇꯧꯕ ꯑꯗꯨ ꯂꯩꯇꯕꯒꯤ ꯅꯣꯏ ꯅꯣꯏꯒꯤ ꯅꯝꯕꯔ ꯅꯣꯏꯒꯤꯗꯨ ꯊꯤꯔꯒ ꯑꯗꯨꯝ ꯍꯪꯕ ꯀꯣ ꯅꯣꯏꯒꯤꯗꯨ ꯀꯩꯅꯣ ꯔꯦꯟꯒꯨꯝꯕ ꯑꯗꯨꯝ ꯂꯩꯕ꯭ꯔꯥ ꯂꯩꯇꯕ꯭ꯔꯥ ꯑꯗꯨ ꯍꯪꯒꯦ ꯇꯧꯕ ꯍꯣꯏ ꯍꯣꯏ ꯍꯣꯏ ꯂꯥꯛꯀꯦ ꯂꯥꯛꯀꯦ ꯍꯣꯏ ꯑꯦ ꯑꯦ ꯑꯦ ꯑꯦ ꯑꯗꯨ ꯊꯝꯃꯦ ꯊꯝꯃꯦ ꯍꯣꯏ ꯑꯦ ꯑꯦ